ꯍꯦꯜꯂꯣ ꯁꯤꯁꯦ ꯐꯔꯅꯤꯆꯔ ꯑꯣꯏꯕꯤꯔꯕ꯭ꯔꯥ ꯑꯣ ꯍꯣꯏ ꯑꯩꯁꯦ ꯀꯔꯤꯅꯣꯝꯇ ꯍꯥꯏꯖꯅꯤꯡꯕ ꯑꯩꯒꯤ ꯑꯔꯤꯕ ꯎꯄꯨ ꯈꯔ ꯂꯩꯑꯦꯕ ꯎꯄꯨꯁꯨ ꯂꯩꯔꯦ ꯀꯥꯡꯊꯣꯟꯁꯨ ꯂꯩꯔꯦ ꯑꯗꯨꯒ ꯒꯣꯔꯗꯦꯖꯁꯨꯨ ꯑꯗꯨꯝ ꯌꯥꯝꯃꯦ ꯎꯄꯨ ꯃꯔꯤꯃꯨꯛ ꯑꯃ ꯀꯥꯡꯊꯣꯟ ꯑꯃ ꯑꯗꯨꯒ ꯁꯥꯏꯗ ꯇꯦꯕꯜ ꯑꯃꯁꯨ ꯌꯥꯎꯑꯦꯕ ꯁꯤꯒꯤꯁꯦ ꯒ꯭ꯂꯥꯁ ꯎꯄꯨꯁꯤꯡꯁꯦ ꯃꯔꯨ ꯑꯣꯏꯅ ꯒ꯭ꯂꯥꯁ ꯁꯤꯟꯅꯤꯡꯕ ꯑꯗꯨꯒ ꯔꯪꯒꯨꯝꯕꯁꯨ ꯇꯧꯅꯤꯡꯕ ꯑꯗꯨꯒ ꯐꯃꯨꯡꯁꯤꯁꯨ ꯕꯦꯗꯁꯤꯁꯨ ꯑꯩ ꯔꯪ ꯇꯥꯨꯅꯤꯡꯉꯦꯕꯀꯣ ꯑꯗꯨ ꯄꯩꯁꯥ ꯅꯨꯡꯁꯥ ꯀꯃꯥꯏꯅ ꯇꯧꯕꯅꯣ ꯄꯨꯡ ꯀꯌꯥꯗꯒꯤ ꯀꯌꯥꯐꯧꯅ ꯍꯥꯡꯏꯅꯣ ꯑꯗꯨ ꯑꯃꯇꯥ ꯈꯪꯖꯅꯤꯡꯕ ꯑꯣ ꯑꯗꯨꯒ ꯒꯥꯔꯤꯒꯨꯝꯕꯒꯤ ꯁꯥꯔꯚꯤꯁ ꯂꯩꯒꯗ꯭ꯔꯥ ꯄꯣꯠ ꯆꯩꯁꯦ ꯄꯨꯊꯣꯛ ꯄꯨꯁꯤꯟꯒꯤ ꯒꯥꯔꯤꯒꯨꯝꯕ ꯊꯕꯤꯔꯛꯑꯒ ꯄꯣꯠꯁꯦ ꯂꯧꯕꯤꯔꯕ ꯌꯥꯒꯗ꯭ꯔ ꯑꯗꯨꯒ ꯃꯃꯟꯅ ꯍꯥꯏꯐꯦꯠ ꯀꯌꯥꯃꯨꯛ ꯑꯣꯏꯅ ꯆꯪꯉꯛꯀꯗꯣꯏꯅꯣꯁꯨ ꯈꯪꯅꯤꯡꯕ ꯑꯩꯅ ꯍꯥꯏꯕꯗꯤ ꯔꯪ ꯇꯧꯔꯒ ꯑꯗꯣ ꯑꯩꯒꯤꯗꯣ ꯎꯄꯨ ꯍꯥꯡꯗꯣꯛ ꯍꯥꯡꯖꯤꯟ ꯌꯥꯗꯕ ꯈꯔꯁꯨ ꯌꯥꯎꯔꯤꯕ ꯑꯗꯨꯁꯨ ꯁꯦꯝꯅꯤꯡꯕ ꯑꯣꯀꯦ ꯑꯣ ꯑꯗꯨꯗꯤ ꯒꯥꯔꯤ ꯑꯩ ꯍꯥꯟꯅ ꯑ ꯑ ꯑ ꯑꯩ ꯍꯥꯟꯅ ꯂꯥꯛꯆꯧꯔ ꯅꯠꯇꯔꯒ ꯄꯣꯠꯁꯦ ꯑꯗꯨꯝ ꯂꯥꯛꯄꯤꯔꯒ ꯒꯥꯔꯤ ꯑꯣꯏꯅ ꯊꯥꯕꯤꯔꯛꯄꯅ ꯐꯒꯗ꯭ꯔ ꯑꯩ ꯍꯥꯟꯅ ꯂꯥꯛꯆꯈꯣꯔ

ꯑꯣꯀꯦ ꯑꯣ ꯑꯗꯨꯗꯤ ꯑꯩ ꯍꯌꯦꯡ ꯏꯁꯥ ꯍꯥꯟꯅ ꯑꯗꯨꯗ ꯊꯣꯛꯆꯔꯛꯑꯒꯦ ꯑꯗꯨꯒ ꯌꯨꯝ ꯐꯥꯎꯕ ꯑꯗꯨꯝ ꯆꯠꯅꯅꯕ ꯑꯩꯒꯤ ꯑꯁꯦꯡꯕꯒꯤ ꯂꯩꯐꯝꯗꯤ ꯍꯇꯥ ꯁꯦꯟꯇ꯭ꯔꯦꯜ ꯃꯅꯥꯛ ꯏꯪꯈꯣꯜꯗꯅꯦꯕ ꯑꯗꯨꯗꯤ ꯁꯣꯝꯒꯤꯁꯤꯅ ꯂꯩꯐꯝꯁꯦ ꯀꯥꯗꯥꯏꯗꯅꯣ ꯑꯩ ꯍꯥꯟꯅ ꯆꯠꯊꯣꯛꯆꯔꯛꯑꯒꯦ ꯑꯗꯨꯒ ꯃꯣꯏꯒꯤ ꯑꯗꯨꯝ ꯃꯤꯗꯤ ꯑꯗꯨꯝ ꯑꯦꯚꯥꯏꯂꯦꯕꯜ ꯑꯣꯏꯒꯅꯤꯀꯣ ꯑꯣꯀꯦ ꯑꯣꯀꯦ ꯑꯗꯨꯗꯤ ꯑꯩ ꯍꯥꯟꯅ ꯂꯥꯛꯆꯔꯒꯦ ꯄꯣꯠꯁꯤꯗꯤ ꯃꯣꯔꯦꯗꯒꯤ ꯄꯨꯔꯛꯀꯗꯕꯅꯤꯀꯣ ꯌꯥꯅꯤꯀꯣ ꯑꯗꯨꯝ ꯍꯥꯟꯅ ꯑꯃꯇꯥ ꯍꯪꯕꯤꯌꯣ ꯑꯩ ꯂꯥꯛꯑꯒꯁꯨ ꯄꯣꯠꯁꯦ ꯂꯧꯊꯣꯛ ꯂꯧꯁꯤꯟ ꯇꯧꯕꯗ ꯈꯨꯗꯣꯡ ꯆꯥꯔꯣꯏꯗꯕ ꯑꯣꯏꯔꯒꯗꯤ ꯌꯥꯔꯣꯏꯗꯕꯅꯤꯅ ꯑꯣ ꯑꯩ ꯏꯁꯥꯃꯛꯁꯨ ꯍꯧꯖꯤꯛ ꯃꯣꯔꯦꯗ ꯂꯩꯑꯦꯕ ꯌꯥꯅꯦꯕ ꯑꯗꯨꯝ ꯃꯣꯔꯦꯗ ꯆꯪꯕ ꯍꯧꯖꯤꯛ ꯅꯨꯉꯥꯏꯒꯗ꯭ꯔꯣ ꯃꯣꯔꯦꯗ ꯆꯪꯕꯤꯕ ꯑꯣꯀꯦ ꯑꯣꯀꯦ ꯐꯔꯦ ꯐꯔꯦ ꯌꯥꯝ ꯅꯨꯉꯥꯏꯖꯔꯦ ꯁꯨꯃꯥꯏꯅ ꯈꯨꯗꯣꯡꯆꯥꯕ ꯄꯤꯕꯤꯔꯛꯄꯒꯤ ꯄꯨꯡꯗꯤ ꯑꯗꯨꯝ ꯍꯣꯏ ꯍꯣꯏ ꯍꯣꯏ ꯍꯌꯦꯡ ꯑꯃꯨꯛ ꯍꯥꯏꯅꯔꯁꯤ ꯊꯦꯡꯀ꯭ꯌꯨ ꯁꯣ ꯃ꯭ꯆ